ꯋꯥꯟ ꯂꯥꯛ ꯐꯤꯞꯇꯤ ꯋꯥꯟ ꯊꯥꯎꯖꯟ ꯊ꯭ꯔꯤ ꯍꯟꯗ꯭ꯔꯦꯗ ꯐꯤꯞꯇꯤ ꯁꯤꯛꯁ ꯋꯥꯟ ꯂꯥꯛ ꯐꯤꯞꯇꯤ ꯅꯥꯏꯟ ꯊꯥꯎꯖꯟ ꯁꯤꯛꯁ ꯍꯟꯗ꯭ꯔꯦꯗ ꯇ꯭ꯋꯦꯟꯇꯤ ꯊ꯭ꯔꯤ ꯇꯨ ꯂꯥꯛ ꯅꯥꯏꯟꯇꯤ ꯑꯥꯏꯠ ꯊꯥꯎꯖꯟ ꯁꯕꯦꯟ ꯍꯟꯗ꯭ꯔꯦꯗ ꯅꯥꯏꯟꯇꯤ ꯇꯨ ꯑꯦꯠ ꯂꯥꯛ ꯁꯕꯦꯟꯇꯤ ꯐꯣꯔ ꯊꯥꯎꯖꯟ ꯑꯥꯏꯠ ꯍꯟꯗ꯭ꯔꯦꯗ ꯇꯨꯋꯦꯜꯞ ꯅꯥꯏꯟ ꯂꯥꯛ ꯇ꯭ꯋꯦꯟꯇꯤ ꯐꯣꯔ ꯊꯥꯎꯖꯟ ꯁꯤꯛꯁ ꯍꯟꯗ꯭ꯔꯦꯗ ꯑꯥꯏꯇꯤ ꯇꯨ